ꯑꯩꯈꯣꯏ ꯁꯤꯔꯣꯏ ꯂꯤꯂꯤ ꯆꯠꯄꯁꯤ ꯃꯤ ꯃꯔꯤ ꯆꯠꯂꯤ ꯆꯠꯄꯅ ꯄꯨꯡ ꯇꯔꯨꯛꯇ ꯑꯁꯤꯗꯒꯤ ꯆꯠꯄ ꯍꯧꯕꯗ ꯎꯈ꯭ꯔꯨꯜꯗ ꯄꯨꯡ ꯅꯤꯄꯥꯟꯗ ꯌꯧꯏ ꯑꯗꯨꯒ ꯁꯤꯔꯣꯏ ꯂꯤꯂꯤ ꯆꯤꯡ ꯃꯐꯝꯗ ꯇꯔꯥꯗ ꯌꯧꯏ ꯁꯤꯔꯣꯏ ꯂꯤꯂꯤ ꯆꯠꯄꯁꯤ ꯌꯥꯝ ꯋꯥꯏ ꯍꯥꯏꯕꯗꯤ ꯁꯤ ꯄꯨꯡ ꯇꯔꯨꯛꯇꯒꯤ ꯄꯨꯡ ꯅꯤꯄꯥꯜ ꯐꯥꯎ ꯆꯠꯄꯁꯤ ꯒꯥꯔꯤꯗ ꯆꯠꯄꯁꯤ ꯌꯥꯝ ꯋꯥꯏ ꯀꯣꯛ ꯉꯥꯎꯏ

ꯆꯥꯛ ꯑꯦꯟꯁꯥꯡ ꯑꯃꯁꯨꯡ ꯑꯩꯈꯣꯏꯒꯤ ꯑꯂꯥꯝꯕ ꯀꯣꯛꯊꯣꯛꯅꯤꯡꯉꯥꯏ ꯆꯥꯏ ꯑꯗꯨꯝ ꯉꯥꯏꯍꯥꯛꯇꯪ ꯄꯣꯊꯥꯔꯒ ꯑꯩꯈꯣꯏ ꯆꯠꯄ ꯍꯧꯏ ꯑꯃꯨꯛꯀ ꯄꯨꯡ ꯇꯔꯥꯗ ꯁꯤꯔꯣꯏꯒꯤ ꯆꯤꯡ ꯌꯧꯏ ꯁꯤꯔꯣꯏ ꯆꯤꯡ ꯌꯧꯕꯗ ꯏꯔꯨꯞ ꯈꯣꯏ ꯑꯩꯈꯣꯏꯅ ꯄꯨꯕꯁꯤ ꯑꯩꯈꯣꯏ ꯏꯁꯥ ꯏꯁꯥꯒꯤ ꯇꯦꯟꯠ ꯑꯃꯁꯨꯡ ꯑꯩꯈꯣꯏ ꯏꯁꯥ ꯏꯁꯥꯒꯤ ꯆꯥꯅꯕ ꯊꯛꯅꯕ

ꯆꯤꯡ ꯀꯥꯔꯛꯄ ꯍꯧꯕꯗ ꯌꯥꯝ ꯋꯥꯏ ꯌꯥꯝ ꯋꯥꯕ ꯍꯥꯏꯕꯗꯤ ꯆꯤꯡꯁꯤ ꯌꯥꯝ ꯋꯥꯡꯕꯅꯤꯅ ꯌꯥꯝ ꯉꯝꯕꯅꯤꯅ ꯀꯥꯕꯗ ꯌꯥꯝ ꯍꯛꯆꯥꯡꯁꯤ ꯌꯥꯝ ꯋꯥꯏ ꯑꯩꯈꯣꯏ ꯋꯥꯃꯟꯕꯗ ꯑꯩꯈꯣꯏ ꯑꯩꯈꯣꯏ ꯃꯔꯨꯞ ꯃꯔꯤ ꯉꯥꯏꯍꯥꯡꯇꯪ ꯄꯣꯊꯥꯏ ꯄꯣꯊꯥꯔ ꯏꯁꯤꯡ ꯊꯛꯂꯒ ꯑꯃꯨꯛ ꯑꯩꯈꯣꯏ ꯀꯥꯕ ꯍꯧꯏ ꯀꯥꯕꯗ ꯋꯥꯃꯟꯕꯅ ꯑꯩꯈꯣꯏꯅ ꯁꯤꯡ ꯑꯃ ꯁꯤꯡ ꯑꯃ ꯑꯃ ꯄꯥꯏꯗꯨꯅ ꯁꯤꯡꯗꯨꯅ ꯑꯩꯈꯣꯏꯒꯤ ꯉꯥꯛꯅꯕ ꯇꯨꯗꯅꯤꯡꯉꯥꯏ ꯋꯥꯕꯗ ꯆꯠꯄꯗ ꯀꯥꯕꯗ ꯅꯨꯡꯉꯥꯏꯅꯤꯡꯉꯥꯏ ꯍꯥꯏꯅ ꯁꯤꯡ ꯄꯥꯏꯔꯒ ꯀꯥꯏ ꯑꯩꯈꯣꯏ ꯀꯥꯏ ꯀꯥꯏ ꯀꯥꯕ ꯀꯥꯟꯗ ꯑꯩꯈꯣꯏꯒꯤ ꯃꯔꯨꯞ ꯑꯃ ꯃꯥ ꯀꯥꯔꯒ ꯇꯨꯕꯗ ꯋꯥꯃꯟꯕꯗ ꯃꯥ ꯇꯨꯏ ꯃꯥ ꯋꯥꯟꯊꯥꯈꯤ ꯑꯗꯨꯅ ꯑꯩꯈꯣꯏꯅ ꯃꯥꯕꯨ ꯉꯥꯏꯌꯦ ꯑꯗꯨ ꯉꯥꯏꯕꯗ ꯑꯃꯨꯛꯀ ꯊꯥꯔꯇꯤ ꯃꯤꯅꯤꯠꯁ ꯀꯨꯝꯕꯗꯤ ꯃꯥꯕꯨ ꯉꯥꯏ ꯄꯣꯊꯥꯔ ꯂꯩꯅꯤꯡꯉꯥꯏ ꯃꯥ ꯌꯥꯝ ꯋꯥꯃꯟꯕꯗ ꯊꯣꯛꯂꯤꯕꯅꯤ ꯑꯗꯨ ꯃꯥꯁꯨ ꯄꯨꯛꯅꯤꯡ ꯍꯟꯗꯦ ꯃꯥ ꯋꯥꯔꯁꯨ ꯋꯥꯟꯊꯥꯔꯁꯨ ꯃꯥ ꯄꯨꯛꯅꯤꯡ ꯍꯟꯗꯦ ꯃꯥꯒꯤ ꯋꯥꯈꯜ ꯀꯜꯂꯤ ꯁꯤꯔꯣꯏ ꯂꯤꯂꯤ ꯆꯤꯡ ꯀꯥꯒꯅꯤ ꯍꯥꯏꯅ ꯂꯦꯞꯄꯤꯕꯅꯤ ꯃꯥ ꯂꯥꯛꯇ꯭ꯔꯤ ꯀꯥꯟꯗꯁꯨ ꯃꯥꯅ ꯑꯩꯈꯣꯏ ꯄ꯭ꯂꯥꯟ ꯁꯦꯝꯂꯤꯉꯥꯏꯗꯁꯨ ꯃꯥꯅ ꯍꯥꯏꯌꯦ ꯁꯤꯔꯣꯏ ꯆꯤꯡꯁꯤ ꯆꯠꯁꯤ ꯑꯩꯕꯨꯗꯤ ꯋꯥꯕ ꯀꯜꯂꯤ ꯑꯗꯨ ꯑꯣꯏꯔꯁꯨ ꯁꯤꯔꯣꯏ ꯆꯤꯡ ꯃꯛꯇꯤ ꯀꯥꯔꯒ ꯁꯤꯔꯣꯏꯒꯤ ꯂꯤꯂꯤ ꯃꯛꯇꯤ ꯌꯦꯡꯒꯦ ꯍꯥꯏꯅ ꯑꯩꯈꯣꯏꯉꯣꯟꯗ ꯍꯥꯏꯈꯤ ꯍꯣꯏ ꯑꯩꯈꯣꯏꯅꯁꯨ ꯃꯥꯗꯤ ꯌꯥꯝ ꯈꯥꯡ ꯀꯟꯕ ꯃꯤꯅꯤꯅ ꯊꯥꯖꯗꯨꯅ ꯄꯨꯔ ꯑꯩꯈꯣꯏ ꯀꯥꯈꯤ ꯃꯥ ꯊꯥꯔꯇꯤ ꯃꯤꯅꯤꯠꯁ ꯀꯨꯝꯕ ꯉꯥꯏꯔ ꯃꯥꯅ ꯀꯥꯕ ꯍꯧꯔꯁꯦ ꯍꯥꯏꯗꯨꯅ ꯑꯩꯈꯣꯏ ꯃꯔꯤ ꯑꯃꯨꯛ ꯀꯥꯕ ꯍꯧꯈꯤ ꯀꯥꯏ ꯆꯤꯡ ꯑꯃ ꯌꯧꯈ꯭ꯔꯦ ꯆꯤꯡ ꯑꯃ ꯌꯧꯕ ꯀꯥꯟ ꯑꯃꯨꯛꯀ ꯋꯥꯗꯨꯅ ꯑꯩꯈꯣꯏ ꯉꯥꯏꯍꯥꯛꯇꯪ ꯄꯣꯊꯥꯈꯤ ꯄꯣꯊꯥꯅꯤꯡꯉꯥꯏ ꯃꯐꯝ ꯂꯩꯕꯗꯨꯗ ꯐꯝꯂꯒ ꯑꯗꯨꯝ ꯉꯥꯏꯕꯗꯨꯗ ꯑꯩꯈꯣꯏ ꯎꯈ꯭ꯔꯨꯜꯒꯤ ꯑꯃꯁꯨꯡ ꯁꯤꯔꯣꯏ ꯆꯤꯡꯗ ꯐꯖꯔꯕ ꯅꯦꯆꯔ ꯎꯕ ꯐꯪꯈꯤ ꯏꯪꯕ ꯂꯩꯆꯤꯜꯗꯨꯅ ꯁꯤꯔꯣꯏꯒꯤ ꯆꯤꯡꯗ ꯂꯩꯗꯨꯅ ꯑꯩꯈꯣꯏꯅ ꯌꯦꯡꯕꯗ ꯌꯥꯝ ꯋꯥꯈꯜ ꯄꯦꯟꯈꯤ ꯑꯃꯁꯨꯡ ꯏꯔꯨꯞ ꯈꯣꯏꯅ ꯅꯨꯡꯉꯥꯏꯇꯦ ꯍꯥꯏꯗꯨꯅ ꯑꯩꯈꯣꯏ ꯄꯨꯂꯞꯅ ꯐꯣꯇꯣ ꯑꯃ ꯑꯅꯤ ꯀꯥꯞꯇꯨꯅ ꯑꯩꯈꯣꯏ ꯍꯔꯥꯎ ꯅꯨꯡꯉꯥꯏꯅ ꯂꯩꯈꯤ ꯆꯥꯒꯨꯝꯕ ꯊꯛꯇꯨꯅ ꯍꯩ ꯃꯍꯤ ꯊꯛꯇꯨꯅ ꯏꯁꯤꯡ ꯊꯛꯇꯨꯅ ꯆꯥꯅꯕ ꯊꯛꯅꯕ ꯇꯧꯗꯨꯅ ꯑꯗꯨꯝ ꯂꯩꯈꯤ ꯑꯗꯨꯒ ꯑꯩꯈꯣꯏ ꯆꯠꯄ ꯍꯧꯔꯁꯦ ꯍꯥꯏꯅ ꯑꯩꯈꯣꯏ ꯄꯨꯂꯞꯅ ꯑꯃꯨꯛ ꯆꯠꯄ ꯍꯧꯈꯤ ꯆꯤꯡ ꯑꯅꯤ ꯀꯥꯕ ꯃꯇꯝꯗ ꯑꯩꯈꯣꯏꯅ ꯎꯆꯦꯛ ꯈꯣꯏ ꯌꯥꯝ ꯐꯖ ꯐꯖꯔꯕ ꯎꯆꯦꯛ ꯈꯣꯏ ꯑꯃꯨꯁꯡ ꯁꯤꯔꯣꯏꯒꯤ ꯂꯤꯂꯤ ꯎꯕ ꯍꯧꯈꯤ ꯑꯅꯤ ꯁꯨꯕ ꯆꯤꯡꯗꯨꯗ ꯁꯤꯔꯣꯏ ꯂꯤꯂꯤ ꯎꯕ ꯍꯧꯈꯤ ꯑꯗꯨꯗ ꯊꯝꯃꯣꯏ ꯌꯥꯝ ꯍꯔꯥꯎꯈꯤ ꯍꯥꯏꯕꯗꯤ ꯁꯤꯔꯣꯏ ꯆꯤꯡ ꯈꯛ ꯅꯠꯇꯅ ꯑꯩꯈꯣꯏꯅ ꯆꯠꯂꯤꯕꯁꯤ ꯁꯤꯔꯣꯏꯒꯤ ꯂꯤꯂꯤꯒꯤ ꯂꯩꯁꯤ ꯌꯦꯡꯅꯤꯡꯉꯥꯏ ꯆꯠꯂꯤꯕꯅꯤ ꯑꯗꯨꯅ ꯑꯩꯈꯣꯏ ꯆꯠꯈꯤ ꯆꯠꯂ ꯆꯤꯡ ꯑꯅꯤ ꯌꯧꯕ ꯃꯇꯣꯟ ꯌꯧꯒꯦ ꯇꯧꯕ ꯀꯥꯟꯗ ꯑꯩꯈꯣꯏ ꯁꯤꯔꯣꯏ ꯂꯤꯂꯤꯁꯤ ꯎꯕ ꯍꯧꯈꯤ ꯆꯠꯂꯤ ꯆꯤꯡ ꯑꯅꯤ ꯌꯧꯕꯗ ꯑꯃꯨꯛꯀ ꯑꯩꯈꯣꯏ ꯉꯥꯏꯍꯥꯛꯇꯪ ꯄꯣꯊꯥꯈꯤ ꯍꯥꯏꯕꯗꯤ ꯆꯤꯡꯁꯦ ꯌꯥꯝ ꯉꯝꯕꯅꯤꯅ ꯑꯩꯈꯣꯏ ꯀꯥꯕꯗ ꯌꯥꯝ ꯄꯥꯡꯒꯜ ꯂꯣꯏꯌꯦ ꯑꯗꯨ ꯌꯧꯕꯗ ꯑꯩꯈꯣꯏ ꯄꯣꯊꯥꯈꯤ ꯉꯥꯏꯍꯥꯛꯇꯪ ꯐꯝꯗꯨꯅ ꯑꯩꯈꯣꯏ ꯂꯩꯈꯤ ꯂꯩꯕ ꯀꯥꯟꯗ ꯑꯩꯈꯣꯏꯒꯤ ꯑꯩꯅ ꯂꯩꯆꯤꯜꯈꯣꯏ ꯅꯨꯡꯁꯤꯠ ꯈꯣꯏ ꯂꯥꯛꯄꯗ ꯑꯩꯈꯣꯏ ꯌꯥꯝ ꯄꯦꯟꯈꯤ ꯑꯩꯈꯣꯏꯅ ꯈꯟꯕꯒ ꯑꯁꯤꯗ ꯑꯩꯈꯣꯏ ꯆꯠꯂꯒ ꯌꯧꯕꯒ ꯌꯥꯝ ꯈꯦꯠꯅꯈꯤ ꯑꯩꯈꯣꯏꯅ ꯈꯟꯕꯅ ꯑꯃ ꯑꯗꯨꯕꯨ ꯌꯧꯔꯒ ꯃꯐꯝ ꯌꯧꯔꯒ ꯑꯩꯈꯣꯏ ꯃꯐꯝꯗ ꯂꯩꯕ ꯀꯥꯟꯗ ꯌꯥꯝ ꯄꯦꯟꯈꯤ ꯋꯥꯈꯟ ꯍꯥꯏꯕꯗꯤ ꯑꯩꯈꯣꯏꯅ ꯈꯟꯕꯒ ꯍꯦꯟꯅ ꯑꯗꯨꯅ ꯍꯦꯟꯅ ꯅꯨꯡꯉꯥꯏꯈꯤ ꯆꯠꯈꯤ ꯁꯤꯔꯣꯏ ꯂꯤꯂꯤ ꯁꯤꯔꯣꯏ ꯂꯤꯂꯤ ꯆꯤꯡ ꯑꯍꯨꯝ ꯌꯧꯈ꯭ꯔꯦ ꯁꯤꯔꯣꯏ ꯌꯧꯈꯤ ꯌꯧꯔꯒ ꯁꯤꯔꯣꯏ ꯂꯤꯂꯤ ꯎꯈꯤ ꯁꯤꯔꯣꯏ ꯂꯤꯂꯤ ꯎꯕꯗ ꯑꯩꯈꯣꯏ ꯌꯥꯝ ꯄꯦꯟꯈꯤ ꯍꯥꯏꯕꯗꯤ ꯌꯥꯝꯅ ꯑꯦꯟꯗꯦꯟꯖꯔ ꯑꯦꯟꯗꯦꯟꯖꯔ ꯑꯣꯏꯕ ꯂꯩ ꯑꯃꯕꯨ ꯌꯥꯝ ꯍꯔꯥꯎ ꯅꯨꯡꯉꯥꯏꯅ ꯁꯤꯔꯣꯏ ꯂꯤꯂꯤꯒꯤ ꯆꯤꯡ ꯃꯊꯛꯇ ꯃꯇꯣꯟꯗ ꯁꯥꯠꯇꯨꯅ ꯂꯩꯕ ꯎꯔꯒ ꯑꯩꯈꯣꯏꯒꯤ ꯋꯥꯈꯜ ꯌꯥꯝ ꯄꯦꯟꯈꯤ ꯑꯩꯈꯣꯏ ꯌꯦꯡꯂꯒ ꯁꯤꯔꯣꯏ ꯂꯤꯂꯤ ꯌꯦꯡꯂꯒ ꯑꯩꯈꯣꯏ ꯍꯜꯂꯛꯈꯤ ꯅꯨꯃꯤꯠ ꯑꯃ ꯎꯈ꯭ꯔꯨꯜꯗ ꯂꯦꯛꯈꯤ ꯂꯦꯛꯂꯒ ꯑꯩꯈꯣꯏ ꯑꯌꯨꯛꯇ ꯍꯟꯅꯉꯥꯏ ꯑꯃꯨꯛꯀ ꯄꯨꯡ ꯅꯤꯄꯥꯟꯗ ꯑꯩꯈꯣꯏ ꯎꯈ꯭ꯔꯨꯜꯗꯒꯤ ꯑꯩꯈꯣꯏ ꯑꯁꯤ ꯆꯥꯟꯗꯦꯜ ꯇꯥꯟꯅ ꯍꯜꯂꯛꯅꯉꯥꯏ ꯑꯩꯈꯣꯏ ꯄ꯭ꯂꯥꯟ ꯁꯦꯝꯈꯤ ꯑꯌꯨꯛ ꯄꯨꯡ ꯇꯔꯥꯗ ꯑꯩꯈꯣꯏ ꯍꯧꯒꯠꯇꯨꯅ ꯄꯨꯡ ꯅꯤꯄꯥꯟꯗ ꯍꯧꯒꯠꯇꯨꯅ ꯑꯩꯈꯣꯏ ꯆꯥꯛ ꯀꯨꯝꯕ ꯂꯣꯏꯅ ꯆꯥꯔꯒ ꯑꯩꯈꯣꯏ ꯄꯨꯡ ꯇꯔꯥ ꯌꯧꯕꯗ ꯀꯥꯟꯗ ꯑꯩꯈꯣꯏꯅ ꯀꯦꯕ ꯑꯃ ꯕꯨꯛ ꯇꯧꯗꯨꯅ ꯑꯩꯈꯣꯏ ꯍꯟꯈꯤ ꯍꯟꯕ ꯀꯥꯟꯗ ꯌꯥꯝ ꯄꯦꯟꯈꯤ ꯑꯩꯈꯣꯏ ꯃꯔꯨꯞ ꯈꯣꯏ ꯌꯥꯝ ꯍꯔꯥꯎꯗꯨꯅ ꯑꯩꯈꯣꯏ ꯌꯥꯝ ꯄꯦꯟꯗꯨꯅ ꯑꯩꯈꯣꯏ ꯍꯟꯈꯤ ꯌꯧꯈ꯭ꯔꯦ ꯌꯨꯝ ꯌꯨꯝ ꯌꯧꯕ ꯀꯥꯟꯗ ꯂꯝꯕꯤ ꯁꯥꯡꯅ ꯆꯠꯂꯕꯅꯤꯅ ꯑꯩꯈꯣꯏ ꯃꯔꯨꯞ ꯃꯔꯤꯁꯨ ꯌꯥꯝ ꯋꯥꯈꯤ ꯌꯨꯝ ꯌꯧꯔꯒ ꯑꯩꯈꯣꯏ ꯄꯣꯊꯥꯈꯤ ꯄꯣꯊꯥꯕ ꯍꯥꯏꯕꯕꯨ ꯍꯛꯆꯥꯡ ꯆꯣꯛꯊꯕ ꯑꯃꯗꯤ ꯆꯤꯡ ꯀꯥꯔꯕꯅꯤꯅ ꯑꯉꯝꯕ ꯆꯤꯡꯁꯤꯗ ꯆꯤꯡ ꯑꯍꯨꯝ ꯂꯥꯜꯂꯒ ꯆꯠꯂꯤꯕꯅꯤꯅ ꯑꯩꯈꯣꯏꯁꯦ ꯌꯥꯝ ꯋꯥꯕꯅꯤꯅ ꯌꯨꯝ ꯍꯜꯂꯒ ꯍꯛꯆꯥꯡꯁꯦ ꯌꯥꯝꯅ ꯆꯣꯛꯊꯈꯤ ꯏꯃꯥꯅ ꯌꯥꯝ ꯑꯩꯕꯨ ꯁꯦꯕ ꯇꯧꯈꯤ ꯃꯦꯠꯂꯒ ꯑꯅꯥꯕ ꯑꯅꯥꯕ ꯃꯐꯝꯗ ꯍꯤꯗꯥꯛ ꯆꯥꯔꯒ ꯇꯨꯝꯂꯒ ꯂꯩ ꯑꯩ ꯑꯗꯨꯅ ꯁꯤꯔꯣꯏ ꯂꯤꯂꯤ ꯆꯠꯄꯁꯤ ꯌꯥꯝ ꯋꯥꯁꯨ ꯋꯥꯏ ꯑꯗꯨ ꯑꯣꯏꯔꯁꯨ ꯋꯥꯔꯁꯨ ꯑꯩꯈꯣꯏ ꯑꯩꯈꯣꯏꯒꯤ ꯑꯦꯝ ꯑꯃ ꯁꯤꯔꯣꯏ ꯂꯤꯂꯤꯁꯤ ꯌꯦꯡꯗꯕ ꯌꯥꯗꯦ ꯐꯖꯔꯒ ꯂꯩ ꯑꯦꯟꯗꯦꯟꯖꯔ ꯑꯣꯏꯔꯤꯕꯁꯦ ꯆꯤꯡ ꯃꯇꯣꯟꯗ ꯂꯩꯕꯁꯦ ꯑꯩꯈꯣꯏꯅ ꯌꯦꯡꯕ ꯄꯦꯟꯕ ꯊꯝꯃꯣꯏꯗ ꯂꯩꯅꯤꯡꯉꯥꯏ ꯑꯃꯁꯨꯡ ꯎꯈ꯭ꯔꯨꯜꯒ ꯁꯤꯔꯣꯏꯒꯤ ꯆꯤꯡꯒꯤ ꯃꯣꯏꯒꯤ ꯅꯦꯆꯔ ꯂꯩꯆꯤꯜ ꯑꯃꯁꯨꯡ ꯅꯨꯡꯁꯤꯠ ꯌꯦꯡꯕꯗ ꯃꯣꯏꯒꯤ ꯒ꯭ꯔꯤꯟ ꯒ꯭ꯔꯥꯁ ꯌꯦꯡꯕꯗ ꯑꯩꯈꯣꯏ ꯌꯥꯝ ꯄꯦꯟꯈꯤ